ꯃꯥꯂꯦꯝ ꯁꯤꯟꯕ ꯊꯨꯡꯅ ꯃꯁꯛ ꯇꯥꯛꯄ ꯉꯝꯕ ꯑꯩꯈꯣꯏꯒꯤ ꯈꯨꯠ ꯁꯥ ꯍꯩꯕꯒꯤ ꯊꯕꯛꯁꯤꯡꯗ ꯍꯥꯏꯔꯒꯗꯤ ꯑꯩꯈꯣꯏꯒꯤ ꯐꯤꯁꯥ ꯂꯣꯟꯁꯥ ꯑꯩꯈꯣꯏꯒꯤ ꯐꯅꯦꯛ ꯏꯟꯅꯐꯤ ꯃꯥꯂꯦꯝ ꯁꯤꯟꯕ ꯊꯨꯡꯅ ꯃꯃꯤꯡ ꯆꯠꯄꯗ ꯅꯠꯇꯅ ꯑꯩꯈꯣꯏꯒꯤ ꯀꯧꯅꯥꯒꯤ ꯄꯣꯠꯊꯣꯛꯁꯤꯡ ꯑꯁꯤ ꯌꯥꯝꯅ ꯐꯥꯎꯕ ꯑꯃꯗꯤ ꯃꯌꯥꯝꯅ ꯄꯥꯝꯅꯕ ꯄꯣꯠꯊꯣꯛꯁꯤꯡ ꯑꯃ ꯑꯣꯏꯔꯤ